ꯍꯂꯣ ꯑꯣ ꯁꯤ ꯑꯩꯈꯣꯏꯒꯤ ꯄꯤꯌꯣꯟ ꯔꯖꯨꯗꯣ ꯅꯠꯇ꯭ꯔꯣ ꯑꯣ ꯅꯪ ꯍꯧꯖꯤꯛ ꯌꯨꯝꯗ ꯂꯩꯕ꯭ꯔꯣ ꯁ꯭ꯀꯨꯜꯗ ꯑꯣ

ꯇꯥꯏꯀꯣ ꯑꯣꯖꯥ ꯑꯣ ꯑꯗꯨ ꯉꯁꯤꯗꯤ ꯑꯩꯈꯣꯏꯒꯤ ꯍꯧꯖꯤꯛ ꯁ꯭ꯀꯨꯜꯒꯤ ꯑꯦꯗꯃꯤꯅꯤꯁꯇ꯭ꯔꯦꯇꯔꯅꯀꯣ ꯑꯩꯈꯣꯏ ꯏꯁꯇꯥꯞꯒ ꯑꯣꯖꯥꯁꯤꯡꯒꯤ ꯉꯁꯤ ꯆꯥꯅ ꯊꯛꯅꯕꯒꯤ ꯈꯔ ꯃꯣꯏꯅ ꯔꯦꯗꯤ ꯇꯧꯋꯦ ꯍꯥꯏꯕꯀꯣ

ꯑꯗꯨ ꯁꯪꯗꯝꯅꯤꯅ ꯑꯣꯖꯥꯅ ꯈꯔ ꯇꯧꯕꯤꯔꯣ ꯍꯥꯏꯗꯤ ꯏꯁꯇꯥꯞ ꯃꯌꯥꯝ ꯑꯣꯖꯥ ꯃꯌꯥꯝꯁꯨ ꯌꯥꯝꯕꯅꯤꯅ ꯃꯤ ꯌꯥꯡꯈꯩꯃꯨꯛ ꯑꯣꯏꯕꯅꯤꯅꯀꯣ ꯍꯣꯏ ꯑꯣꯖꯥ ꯋꯥꯔꯁꯨ ꯋꯥꯅ ꯑꯗꯨꯝ ꯅꯪꯅ ꯁꯦꯝ ꯁꯥꯕꯗꯣ ꯑꯗꯨꯝ ꯌꯥꯎꯕꯤꯔꯣꯕ ꯀ꯭ꯂꯥꯁꯁꯦ ꯑꯩꯈꯣꯏꯁꯦ ꯏꯁꯇꯥꯞꯀ ꯑꯣꯖꯥꯁꯤꯡꯒ ꯄꯨꯟꯅ ꯄꯥꯔꯗꯤ ꯃꯤꯁꯦ ꯐꯤꯞꯇꯤꯒꯨꯝꯕ ꯑꯣꯏꯕꯅꯤꯕꯀꯣ ꯑꯗꯨꯕꯨꯗꯤ ꯅꯪ ꯅꯊꯟꯗꯇ ꯇꯧꯕ ꯉꯝꯒꯗ꯭ꯔꯣ ꯅꯠꯇ꯭ꯔꯒ ꯅꯪꯒꯤ ꯆꯠꯃꯤꯟꯅꯕ ꯇꯧꯃꯤꯟꯅꯕ ꯌꯥꯕ ꯃꯤ ꯑꯃꯁꯨ ꯊꯥꯕꯤꯌꯨꯔꯣ ꯌꯥꯒꯗ꯭ꯔ ꯅꯊꯟꯇ ꯍꯣꯏ ꯍꯣꯏ ꯑꯗꯨꯗꯤ ꯅꯪ ꯈꯔ ꯋꯥꯔꯁꯨ ꯋꯥꯅ ꯇꯧꯔꯣꯀꯣ ꯐꯔꯦ ꯐꯔꯦ